ꯑꯩꯒꯤ ꯏꯆꯤꯜ ꯏꯅꯥꯎ ꯂꯩ ꯏꯆꯦ ꯂꯩ ꯏꯆꯜ ꯂꯩ ꯑꯗꯒꯤ ꯏꯅꯥꯎ ꯂꯩ ꯃꯣꯏꯒ ꯑꯩꯈꯣꯏꯒ ꯑꯩꯒ ꯗꯤꯐ꯭ꯔꯦꯟꯁ ꯑꯗꯨꯝ ꯑꯣꯏ ꯏꯆꯦ ꯅꯨꯄꯤꯅꯤ ꯆꯛꯆꯥ ꯌꯨꯊꯛ ꯁꯛ ꯆꯨ ꯑꯗꯨꯝ ꯈꯦꯠꯅꯩ ꯑꯩꯒꯤ ꯏꯅꯥꯎꯁꯨ ꯑꯩꯒ ꯑꯗꯨꯝ ꯈꯦꯠꯅꯩ ꯑꯩꯅ ꯃꯤ ꯄꯤꯛꯏ ꯏꯅꯥꯎꯅ ꯋꯥꯡꯉꯤ ꯑꯗꯨꯒ ꯏꯗꯨꯀꯦꯁꯟ ꯁꯤꯁꯇꯦꯝꯗꯁꯨ ꯑꯗꯨꯝ ꯈꯦꯠꯅꯩ ꯃꯥꯅ ꯂꯣꯜꯂꯤ ꯈꯔ ꯍꯩ ꯑꯩꯅ ꯍꯩꯇꯦ ꯑꯗꯨꯒ ꯀꯨꯆꯨꯁꯨ ꯃꯥꯅ ꯐꯖꯩ ꯑꯩꯅ ꯐꯖꯗꯦ ꯁꯨꯃꯥꯏꯅ ꯗꯤꯐ꯭ꯔꯦꯟꯁ ꯃꯌꯥꯝ ꯑꯃ ꯂꯩ ꯂꯝꯖꯦꯜ ꯆꯦꯟꯕꯗꯕꯨ ꯑꯣꯏꯔꯣ ꯑꯗꯒꯤ ꯆꯠꯄꯒꯤ ꯏꯁꯇꯥꯏꯜ ꯑꯣꯏꯔꯣ ꯑꯗꯒꯤ ꯂꯤꯕꯤꯡ ꯏꯁꯇꯥꯏꯜ ꯃꯤꯠ ꯃꯤꯠꯇꯁꯨ ꯃꯥ ꯃꯤꯠ ꯁꯣꯛꯏ ꯑꯩ ꯁꯣꯛꯇꯦ ꯁꯨꯃꯥꯏꯅ ꯈꯦꯠꯅꯕ ꯃꯌꯥꯝ ꯑꯃ ꯂꯩ ꯑꯩꯒꯤ ꯏꯆꯜꯁꯨ ꯉꯥꯏ ꯑꯩꯒ ꯏꯆꯜ ꯂꯤꯕꯤꯡ ꯏꯁꯇꯥꯏꯜ ꯈꯦꯠꯅꯩ ꯃꯣꯏꯅ ꯀꯨꯆꯨ ꯉꯧꯋꯤ ꯑꯩꯅ ꯀꯨꯆꯨ ꯀꯨꯔꯨ ꯀꯨꯔꯨꯅꯩ ꯁꯨꯃꯥꯏꯅ ꯏꯆꯦ ꯑꯅꯤꯗꯨꯁꯨ ꯅꯨꯄꯤ ꯑꯅꯤꯗꯨꯁꯨ ꯅꯨꯄꯤ ꯑꯅꯤ ꯑꯗꯨꯝ ꯋꯥꯡꯕ ꯆꯥꯎꯕ ꯂꯣꯏꯅ ꯈꯦꯠꯅꯩ ꯁꯛꯁꯨ ꯂꯣꯏꯅ ꯈꯦꯠꯅꯩ ꯈꯦꯠꯅꯕ ꯐꯪꯉꯤ ꯑꯗꯨꯝ